ꯑꯩꯅ ꯃꯅꯤꯄꯨꯔꯒꯤ ꯈ꯭ꯋꯥꯏꯗꯒꯤ ꯄꯥꯝꯖꯕ ꯋꯥꯍꯩꯁꯤꯡ ꯍꯥꯏꯔꯒꯗꯤ ꯂꯨ ꯀꯣꯛꯄꯗ ꯂꯦꯟ ꯇꯥꯕ ꯍꯥꯏꯕ ꯒꯨꯝꯕ ꯆꯐꯨ ꯀꯥꯏꯔꯒ ꯀ꯭ꯋꯥꯛꯅ ꯍꯔꯥꯎꯏ ꯍꯥꯏꯕ ꯑꯗꯒꯤ ꯏꯔꯨꯖꯅꯤꯡꯕꯒ ꯊꯣꯡꯒ꯭ꯔꯥ ꯇꯦꯛꯄꯒ ꯃꯥꯟꯅꯩ ꯍꯥꯏꯕ ꯑꯍꯜ ꯃꯊꯤꯅ ꯆꯐꯨ ꯃꯦꯜꯂꯤ ꯍꯥꯏꯕ ꯑꯁꯤꯒꯨꯝꯕ ꯋꯥꯍꯩꯁꯤꯡ ꯑꯁꯦ ꯑꯩ ꯌꯥꯝꯅ ꯄꯥꯝꯖꯩ ꯍꯥꯏꯗꯤ ꯑꯩꯅ ꯄꯥꯝꯖꯔꯨꯕꯒꯤ ꯃꯔꯝꯗꯤ ꯍꯥꯏꯗꯤ ꯑꯍꯟ ꯃꯊꯤꯅ ꯆꯐꯨ ꯃꯦꯜꯂꯤ ꯍꯥꯏꯕ ꯋꯥꯍꯩ ꯑꯁꯤ ꯑꯁꯨꯛꯀꯤ ꯃꯇꯤꯛ ꯃꯒꯨꯟ ꯂꯩꯕ ꯋꯥꯍꯩꯅꯤ ꯍꯥꯏꯕꯗꯤ ꯑꯍꯟꯁꯤꯡ ꯑꯁꯤꯅ ꯍꯥꯏꯕ ꯋꯥꯍꯩꯁꯤꯡ ꯑꯁꯦ ꯑꯉꯥꯡ ꯑꯩꯈꯣꯏꯗ ꯑꯁꯨꯛꯀꯤ ꯃꯇꯤꯛ ꯀꯥꯟꯅꯩ ꯃꯔꯨ ꯑꯣꯏꯕ ꯋꯥꯍꯩ ꯑꯐꯕ ꯉꯥꯛꯇ ꯑꯩꯈꯣꯏꯗ ꯍꯥꯏꯕꯤ ꯃꯈꯣꯏꯅ ꯍꯥꯏꯔꯤꯕ ꯋꯥꯍꯩꯁꯤꯡ ꯑꯁꯤ ꯍꯌꯦꯡ ꯇꯨꯡꯗ ꯑꯩꯈꯣꯏꯒꯤ ꯄꯨꯟꯁꯤꯗ ꯀꯥꯟꯅꯒꯗꯕ ꯉꯥꯛꯇ ꯑꯣꯏꯕ ꯃꯔꯝꯅ ꯋꯥꯍꯩꯁꯤꯡ ꯑꯁꯤ ꯌꯥꯝꯅ ꯀꯥꯟꯅꯕ ꯑꯣꯏꯕ ꯑꯗꯨꯒꯤꯗꯃꯛꯇ ꯑꯩꯅ ꯁꯤꯒꯤ ꯋꯥꯍꯩ ꯑꯁꯨꯒꯨꯝꯕ ꯋꯥꯍꯩ ꯃꯌꯥꯝꯁꯤꯡ ꯑꯁꯤ ꯑꯩꯅ ꯄꯥꯝꯖꯔꯨꯕꯅꯦ